ꯍꯂꯣ ꯁꯤ ꯀꯥꯔ ꯋꯥꯁ ꯆꯥꯝꯕꯝꯂꯥ ꯀꯥꯔ ꯆꯥꯝꯕꯝ

ꯑꯥ ꯑꯥ ꯑꯥ ꯑꯗꯨ ꯀꯥꯔ ꯆꯥꯝꯕꯩꯅ ꯀꯌꯥꯅꯣ ꯑꯦꯛꯇꯤꯚꯥ ꯆꯥꯝꯕꯩꯅ ꯀꯌꯥꯅꯣ ꯃꯃꯟꯗꯣ ꯈꯪꯅꯤꯡꯕ

ꯒꯥꯔꯤ ꯃꯆꯥꯁꯨ ꯌꯥꯎꯒꯗꯝꯅꯦ ꯑꯦꯛꯇꯤꯚꯥ ꯕꯨꯂꯦꯠꯀꯨꯝꯕ

ꯉꯁꯤ ꯅꯣꯡ ꯅꯤꯅꯤ ꯂꯩꯔ ꯂꯥꯛꯀꯦ ꯇꯧꯕ ꯑꯗꯥꯏꯗꯗꯤ ꯌꯥꯅꯤꯅ

ꯍꯣꯏ ꯍꯣꯏ

ꯌꯥꯏ ꯌꯥꯏ